ꯍꯜꯂꯣ ꯑ ꯇꯥꯏ ꯇꯥꯏꯑꯦ ꯇꯥꯔꯦ ꯆꯥꯈ꯭ꯔꯕꯣ ꯚꯥꯏ ꯗꯤ ꯃꯊꯦꯟꯁꯦ ꯑꯗꯨꯝ ꯀꯥꯡꯁꯣꯏ ꯑꯣꯏꯅ ꯇꯧꯔꯦ ꯑ ꯌꯥꯏꯑꯦ ꯀꯨꯏꯔꯦ ꯄꯨꯟꯗꯕꯁꯨ ꯑꯥ ꯍꯣꯏ

ꯆꯠꯂꯨꯁꯦ ꯌꯥꯏꯑꯦ ꯄꯨꯟꯅꯤꯡꯏꯅꯦ ꯀꯨꯏꯔꯦ ꯄꯨꯟꯗꯕ ꯍꯣꯏ ꯑꯩꯁꯨ ꯑꯗꯨꯃꯥꯏꯅ ꯑꯃꯨꯝ ꯑꯩꯈꯣꯏ ꯀꯨꯏꯔꯦ ꯄꯨꯟꯗꯕꯁꯨ ꯑꯃꯨꯛꯇꯪ ꯆꯠꯂꯨꯕꯅ ꯄꯨꯜꯂꯨꯕꯅ ꯐꯩꯑꯦꯅ ꯈꯂꯝꯃꯤꯅꯤ ꯑꯗꯣ ꯄꯨꯜꯂꯨꯁꯦ ꯌꯥꯅꯤ ꯑꯗꯣ ꯀꯃꯥꯏꯅ ꯑꯩꯈꯣꯏ ꯆꯥꯕ ꯊꯛꯄ ꯑꯥꯗ ꯇꯧꯁꯦ ꯍꯥꯏꯔꯣ ꯔꯦꯁꯇꯨꯔꯦꯟꯗ ꯑꯗꯨꯝ ꯍꯣꯏ ꯍꯣꯏꯅꯦ ꯑꯗꯣ ꯄ꯭ꯔꯥꯏꯁꯇꯣ ꯀꯩꯀꯥ ꯀꯟꯇ꯭ꯔꯤꯕꯨꯁꯟꯗꯤ ꯍꯥꯟꯅ ꯑꯩꯈꯣꯏ ꯑꯗꯨꯝ ꯍꯥꯏꯗꯤ ꯑꯗꯨꯝ ꯄꯨꯊꯣꯛꯄ ꯑꯃꯅ ꯄꯨꯊꯣꯛꯈꯤꯕ ꯉꯥꯛꯇꯅꯤꯗ ꯄꯩꯁꯥꯒꯤ ꯀꯩꯌꯤꯝꯇ ꯈꯟꯅꯉꯥꯏ ꯑꯣꯏꯗ꯭ꯔꯦ ꯄ꯭ꯔꯣꯕ꯭ꯂꯦꯝ ꯑꯗꯨꯅꯤ ꯍꯣꯏ ꯑꯗꯨ ꯑꯗꯨ ꯑꯗꯨꯅ ꯐꯔꯦ ꯈ꯭ꯋꯥꯏ ꯐꯔꯦ ꯑꯩꯗꯤ ꯀꯩꯁꯨ ꯆꯤꯟꯕꯨ ꯆꯤꯟꯗꯦꯗ ꯊꯣꯏꯗꯣꯛꯄ ꯎꯝ ꯐꯥꯔꯦ ꯐꯥꯔꯦ ꯎꯝ